ꯍꯂꯣ ꯑꯥ ꯋꯥꯠꯂꯤ ꯈꯔ ꯑꯥ ꯁꯔ ꯑꯩꯁꯦ ꯍꯟꯗꯛ ꯑꯅꯧꯕ ꯆꯪꯕꯅꯤꯅ ꯀ꯭ꯂꯥꯁꯁꯦ ꯑꯩꯉꯣꯟꯗ ꯃꯣꯏ ꯁꯥꯇ꯭ꯔ ꯃꯈꯩꯁꯤꯅ ꯑꯩꯉꯣꯟꯗ ꯀꯩꯅꯣ ꯌꯥꯝꯅ ꯀꯩꯅꯣ ꯎꯁꯤꯠꯄꯤꯗꯦ ꯑꯗꯣ ꯃꯣꯏ ꯀꯩꯅꯣ ꯇꯧꯕꯁꯦ ꯌꯥꯝꯅ ꯂꯥꯡꯉꯦ ꯑꯩꯒꯤ ꯀ꯭ꯂꯥꯁ ꯇꯧꯐꯝꯁ ꯈꯪꯗꯦ ꯃꯣꯏꯅ ꯂꯥꯡꯁꯤꯜꯂꯛꯄꯅ ꯍꯦꯜꯂꯦ

ꯍꯣꯏ ꯁꯔ ꯑꯩꯒꯤ ꯃꯥꯏꯀꯩꯗꯒꯤ ꯍꯧꯖꯤꯛ ꯑꯉꯥꯡ ꯃꯈꯩꯁꯦ ꯑꯩꯅ ꯃꯣꯏꯅ ꯍꯩ ꯃꯣꯏꯅ ꯇꯎꯅꯤꯡꯏꯕ ꯊꯕꯛ ꯃꯈꯩꯁꯦ ꯈꯔ ꯇꯧꯔꯒ ꯃꯣꯏꯅ ꯍꯥꯏꯗꯤ ꯍꯥꯏꯔꯦ ꯃꯣꯏꯅ ꯑꯄꯥꯝꯕ ꯃꯈꯩꯁꯦ ꯈꯔ ꯇꯧꯕꯤꯔꯅꯤ ꯑꯗꯨꯒ ꯑꯩꯅ ꯑꯃꯨꯛ ꯑꯩꯒꯤ ꯀ꯭ꯂꯥꯁꯇꯣ ꯃꯈꯥ ꯆꯠꯊꯕ ꯄꯥꯝꯃꯦ ꯂꯥꯡꯗꯕꯤꯗ ꯅꯣꯔꯃꯦꯜ ꯑꯣꯏꯅ

ꯑꯣ ꯑꯉꯥꯡ ꯂꯥꯡꯏꯕ ꯑꯉꯥꯡ ꯃꯈꯩꯗꯣ ꯃꯤꯡ ꯏꯁꯤꯟꯂꯅꯤ ꯑꯗꯨꯒ ꯀ꯭ꯂꯥꯁꯇ ꯏꯁꯤꯟꯂꯅꯤ ꯑꯗꯨꯒ ꯁꯔꯗ ꯁꯤꯟꯅꯕ ꯍꯣꯏ ꯁꯔ

ꯍꯣꯏ ꯁꯔ